ꯃꯅꯤꯄꯨꯔꯒꯤ ꯗꯤꯄꯥꯔ꯭ꯇꯃꯦꯟ ꯑꯣꯐ ꯏꯗꯨꯀꯦꯁꯟꯒꯤ ꯍꯧꯖꯤꯛ ꯑꯣꯏꯔꯤꯕ ꯐꯤꯕꯝ ꯈꯔ ꯍꯥꯏꯌꯣ ꯍꯥꯏꯔꯒꯗꯤ ꯍꯧꯖꯤꯛꯀꯤ ꯁ꯭ꯀꯨꯜ ꯄ꯭ꯔꯥꯏꯕꯦꯠ ꯁ꯭ꯀꯨꯜ ꯑꯃꯗꯤ ꯒꯣꯔꯃꯦꯟ ꯁ꯭ꯀꯨꯜꯗ ꯈ꯭ꯋꯥꯏꯗꯒꯤ ꯍꯧꯖꯤꯛ ꯒꯣꯔꯃꯦꯟ ꯁ꯭ꯀꯨꯜ ꯑꯌꯥꯝꯕꯅ ꯃꯤꯗ ꯗꯦ ꯃꯤꯜ ꯄꯤꯔꯤꯕꯁꯦ ꯑꯁꯤꯒꯤ ꯃꯤꯜ ꯄꯤꯔꯤꯕꯁꯦ ꯈꯔ ꯑꯩꯈꯣꯏꯅ ꯀꯣ ꯐꯕ ꯌꯦꯔꯨꯝꯒꯨꯝꯕ ꯑꯗꯨꯗꯒꯤ ꯑꯗꯨꯝꯕ ꯃꯤꯜꯗꯨ ꯐꯖꯅ ꯌꯦꯔꯨꯝꯒꯨꯝꯕ ꯌꯦꯟꯒꯨꯝꯕ ꯐꯖꯅ ꯄꯤꯕꯤꯕꯀꯣ ꯑꯗꯨꯒ ꯍꯧꯖꯤꯛ ꯂꯩꯔꯤꯕ ꯄ꯭ꯔꯥꯏꯕꯦꯠ ꯁ꯭ꯀꯨꯜꯒꯤ ꯑꯦꯗꯃꯤꯁꯟꯁꯦ ꯍꯧꯖꯤꯛ ꯌꯥꯝ ꯌꯥꯝꯃꯦ ꯁꯤꯒꯤꯁꯦ ꯈꯔ ꯍꯟꯊꯕꯤꯕ ꯑꯗꯨꯒ ꯂꯥꯏꯔꯕ ꯃꯤ ꯈꯔꯁꯨ ꯑꯗꯨꯝ ꯏꯖꯨꯀꯦꯇꯦꯠ ꯑꯣꯏꯗ꯭ꯔꯤꯕ ꯃꯤꯁꯤꯡꯁꯤꯁꯨ ꯑꯩꯈꯣꯏꯅ ꯃꯥ ꯇꯝꯕ ꯉꯝꯖꯗꯕ ꯃꯤꯁꯤꯡꯁꯨ ꯇꯝꯕ ꯉꯝꯍꯟꯕꯤꯕ ꯑꯗꯨꯒ ꯍꯧꯖꯤꯛꯀꯤ ꯄ꯭ꯔꯥꯏꯕꯦꯠ ꯁ꯭ꯀꯨꯜꯗꯀꯣ ꯄ꯭ꯔꯥꯏꯕꯦꯠ ꯁ꯭ꯀꯨꯜꯗ ꯍꯥꯏꯔꯒꯅ ꯑꯩꯈꯣꯏꯒꯤ ꯁꯥꯇ꯭ꯔ ꯃꯁꯤꯡꯒ ꯑꯣꯖꯥ ꯃꯁꯤꯡꯒꯁꯦ ꯁꯥꯇ꯭ꯔ ꯃꯁꯤꯡꯅ ꯍꯦꯟꯕ ꯑꯣꯖꯥ ꯃꯁꯤꯡꯅ ꯀꯩꯁꯨ ꯌꯥꯎꯗꯕ ꯁꯥꯇ꯭ꯔ ꯁꯥꯇ꯭ꯔ ꯆꯥꯝꯃꯁꯦ ꯑꯣꯖꯥ ꯑꯃꯅ ꯂꯥꯏꯔꯤꯛ ꯇꯥꯛꯄ ꯑꯗꯨꯒ ꯑꯩꯈꯣꯏꯒꯤ ꯀ꯭ꯋꯥꯂꯤꯇꯤ ꯑꯣꯐ ꯏꯖꯨꯀꯦꯁꯟꯁꯤ ꯌꯥꯎꯍꯟꯗꯕ ꯑꯗꯨꯒ ꯁꯤꯒꯤ ꯑꯩꯈꯣꯏꯅ ꯏꯖꯨꯀꯦꯁꯟꯒꯤ ꯃꯔꯝꯗ ꯍꯥꯏꯔꯒꯅ ꯑꯩꯈꯣꯏꯅ ꯁꯨꯃꯥꯏꯅ ꯏꯖꯨꯀꯦꯁꯟꯒꯤ ꯃꯔꯝꯗ ꯍꯥꯏꯔꯒꯅ ꯑꯩꯈꯣꯏꯒꯤ ꯄ꯭ꯔꯥꯏꯕꯦꯠ ꯄ꯭ꯔꯥꯏꯕꯦꯠ ꯁ꯭ꯀꯨꯜꯁꯤꯗ ꯑꯦꯗꯃꯤꯁꯟ ꯌꯥꯝꯅ ꯑꯃꯁꯨꯡ ꯐꯤꯁ ꯌꯥꯝꯅ ꯂꯧꯕꯁꯦ ꯁꯤ ꯂꯧꯍꯟꯕꯤꯗꯕ ꯑꯗꯨꯒ ꯑꯩꯈꯣꯏ ꯐꯤꯖꯤꯀꯦꯜ ꯑꯦꯛꯇꯤꯕꯤꯇꯤꯁ ꯃꯌꯥꯝ ꯍꯥꯞꯆꯤꯟꯕꯤꯔꯛꯄꯁꯤꯁꯨ ꯑꯣ ꯈꯔ ꯍꯥꯞꯆꯤꯟꯕꯤꯅꯕ ꯑꯃꯗꯤ ꯑꯩꯈꯣꯏꯒꯤ ꯄ꯭ꯔꯥꯛꯇꯤꯀꯦꯜ ꯇꯧꯍꯜꯂꯤꯕ ꯑꯁꯤꯁꯤꯡꯁꯨꯁꯨ ꯈꯔ ꯌꯥꯎꯍꯟꯕꯤꯕꯀꯣ ꯄ꯭ꯔꯥꯛꯇꯤꯀꯦꯜ ꯌꯥꯝ ꯍꯦꯟꯅ ꯍꯥꯞꯆꯤꯟꯕꯤꯗ꯭ꯔꯒꯁꯨ ꯈꯔ ꯈꯔ ꯇꯧꯍꯟꯕꯤꯕ ꯄ꯭ꯔꯥꯛꯇꯤꯀꯦꯜ ꯃꯔꯨ ꯑꯣꯏꯕꯁꯤꯡꯒꯤ ꯑꯣꯏꯅꯀꯣ ꯐꯤꯖꯤꯀꯦꯜ ꯏꯗꯨꯀꯦꯁꯟꯒꯤꯗ ꯅꯠꯇ꯭ꯔꯕꯁꯨ ꯑꯗꯨꯒ ꯑꯩꯈꯣꯏꯒꯤ ꯑꯦꯖꯨꯀꯦꯁꯟꯒꯤ ꯏꯖꯨꯀꯦꯁꯟꯗ ꯍꯧꯖꯤꯛ ꯂꯩꯔꯤꯕ ꯑꯣꯖꯥ ꯑꯣꯖꯥꯒ ꯁꯥꯇ꯭ꯔꯒꯁꯦ ꯌꯥꯝ ꯊꯤꯅ ꯈꯦꯅꯩ ꯍꯥꯏꯕꯔꯦ ꯑꯣꯖꯥ ꯑꯣꯖꯥ ꯂꯧꯗꯀꯣ ꯀꯩꯁꯨ ꯂꯩꯇꯅ ꯑꯗꯨꯝ ꯃꯔꯝ ꯑꯩꯇꯅ ꯑꯣꯖꯥꯁꯤ ꯁꯨꯝ ꯀꯧꯕꯤꯕꯀꯣ ꯑꯗꯨꯒ ꯑꯣꯖꯥ ꯀꯧꯕꯁꯤꯁꯨ ꯁꯨꯃꯥꯏꯅ ꯌꯥꯝ ꯌꯥꯝꯅ ꯑꯣꯖꯥꯒ ꯁꯥꯇ꯭ꯔꯥꯒꯁꯦ ꯂꯦꯕꯦꯜ ꯃꯥꯟꯅꯗ꯭ꯔꯦ ꯍꯥꯏꯇꯔꯦ ꯑꯣꯖꯥꯒ ꯁꯥꯇ꯭ꯔꯒ ꯌꯦꯡꯅꯕꯗ ꯑꯣꯖꯥꯁꯦ ꯑꯥ ꯃꯅꯤꯡꯗ ꯂꯩꯍꯧꯔꯦ ꯍꯥꯏꯇꯔꯦ ꯑꯗꯨꯒ ꯑꯩꯈꯣꯏꯒꯤ ꯁꯤꯒꯤ ꯏꯖꯨꯀꯦꯁꯟꯒꯤ ꯗꯤꯄꯥꯔ꯭ꯇꯃꯦꯟꯗ ꯍꯥꯏꯖꯅꯤꯡꯕꯁꯦ ꯁꯤꯅꯦ ꯑꯗꯨꯒ ꯍꯧꯖꯤꯛ ꯑꯣꯏꯔꯤꯕ ꯐꯤꯕꯝꯁꯤꯗꯒꯤ ꯈꯤꯇꯪ ꯍꯦꯟꯒꯠꯄꯤꯅꯕꯁꯨ ꯍꯥꯏꯖꯔꯤ ꯑꯗꯨꯒ ꯄ꯭ꯔꯥꯏꯕꯦꯠ ꯁ꯭ꯀꯨꯜꯒꯤ ꯐꯤꯁ ꯈꯔ ꯍꯟꯊꯕꯤꯕꯀꯣ ꯑꯗꯨꯒ ꯐꯤꯁꯀꯨꯝꯕ ꯑꯦꯗꯃꯤꯁꯟ ꯐꯤꯁꯀꯨꯝꯕ ꯄ꯭ꯔꯥꯏꯕꯦꯠ ꯁ꯭ꯀꯨꯜꯗ ꯍꯧꯖꯤꯛ ꯒꯣꯔꯃꯦꯟ ꯁ꯭ꯀꯨꯜꯗ ꯇꯝꯃꯤꯕ ꯃꯤꯁꯤꯡꯁꯦ ꯄ꯭ꯔꯥꯏꯕꯦꯠ ꯁ꯭ꯀꯨꯜꯗ ꯇꯝꯕ ꯉꯝꯍꯟꯕꯤꯕ ꯑꯩ ꯁꯨꯃꯥꯏꯅ ꯍꯥꯏꯖꯒꯦ